ꯃꯤꯌꯥꯝꯅ ꯁꯍꯔꯁꯤꯡꯗ ꯂꯩꯕ ꯄꯥꯝꯕꯅ ꯃꯔꯝ ꯑꯣꯏꯗꯨꯅ ꯈꯨꯡꯒꯪꯒꯤ ꯃꯐꯝꯁꯤꯡꯗ ꯂꯩꯔꯤꯕ ꯅꯍꯥ ꯑꯣꯏꯔꯤꯕ ꯃꯤꯔꯣꯜꯁꯤꯡꯅ ꯆꯥꯟꯅꯕ ꯄꯨꯟꯁꯤꯒꯤ ꯈꯣꯡꯂꯣꯏꯁꯤꯡ ꯐꯪꯕꯗ ꯈꯨꯗꯣꯡ ꯆꯥꯗꯕꯁꯤꯡ ꯃꯥꯏꯌꯣꯛꯅꯔꯤ ꯍꯥꯏꯕꯁꯤ ꯑꯩꯍꯥꯛꯅꯁꯨ ꯌꯥꯖꯅꯤꯡꯏ ꯃꯔꯝꯗꯤ ꯁꯍꯔꯗ ꯂꯩꯕ ꯃꯤ ꯃꯈꯩꯁꯤꯅ ꯂꯥꯏꯔꯤꯛ ꯂꯥꯏꯁꯨ ꯇꯝꯕꯅꯤꯅ ꯂꯥꯏꯔꯤꯛ ꯂꯥꯏꯁꯨ ꯍꯩꯕꯒꯤ ꯈꯨꯗꯣꯡ ꯆꯥꯕ ꯑꯗꯨꯗꯒꯤ ꯂꯥꯏꯔꯤꯛ ꯂꯥꯏꯁꯨ ꯍꯩꯕ ꯃꯥ ꯃꯥꯁꯥꯒꯤ ꯆꯥꯟꯅꯔꯨꯕ ꯇꯝꯐꯝꯁꯤꯡꯗ ꯊꯦꯡꯅꯔꯛꯄ ꯃꯥ ꯃꯥꯒꯤ ꯆꯥꯟꯅꯕ ꯃꯤ ꯃꯈꯩ ꯑꯗꯨ ꯂꯧꯅꯔ ꯂꯩꯅꯕ ꯄꯥꯝꯖꯩ ꯑꯗꯨꯒ ꯁꯍꯔ ꯃꯈꯩꯅ ꯈꯨꯡꯒꯪ ꯂꯣꯝꯗ ꯍꯥꯏꯗꯗꯨꯅ ꯄꯥꯝꯕꯁꯨ ꯀꯌꯥ ꯄꯥꯝꯖꯗꯦ ꯑꯗꯨꯒ ꯈꯨꯡꯒꯪꯗ ꯂꯩꯕ ꯃꯤꯑꯣꯏꯁꯤꯡꯗꯤ ꯁꯨꯔꯒ ꯅꯣꯝꯃꯒ ꯆꯥꯕ ꯂꯥꯏꯔꯤꯛ ꯂꯥꯏꯁꯨꯒꯤ ꯃꯉꯥꯟ ꯈꯔ ꯋꯥꯠꯄꯅꯤꯅ ꯃꯣꯏꯒꯤ ꯁꯔꯥꯎꯟꯗꯤꯡꯗ ꯂꯩꯕ ꯏꯟꯕꯥꯏꯔꯣꯟꯃꯦꯟꯗꯨꯒꯤ ꯁꯔꯥꯎꯟꯗꯤꯡꯗ ꯂꯩꯕ ꯅꯨꯄꯤꯁꯤꯡ ꯑꯗꯨꯗꯨꯝ ꯂꯧꯖꯒꯤ